ꯑꯣ ꯍꯜꯂꯣ ꯑꯣ ꯀꯦꯕꯀꯤꯁꯤꯔꯣ ꯏꯝꯐꯥꯜ ꯇꯨ ꯆꯨꯔꯆꯥꯟꯄꯨꯔꯀꯣ ꯏꯝꯐꯥꯜ ꯇꯨ ꯆꯨꯔꯆꯥꯟꯄꯤꯔ ꯑꯗꯨ ꯑꯣꯏꯔꯗꯤ ꯀꯦꯕꯁꯦ ꯃꯈꯜ ꯃꯈꯜ ꯂꯩꯌꯦ ꯑꯗꯨ ꯅꯣꯏꯅ ꯄꯥꯝꯕꯁꯤ ꯀꯔꯤ ꯑꯜꯇꯣ ꯑꯩꯠ ꯍꯟꯗ꯭ꯔꯦꯗꯇꯁꯨ ꯆꯠꯂꯦꯀꯣ ꯁꯤ ꯏꯝꯐꯥꯜꯗꯒꯤ ꯆꯠꯂꯗꯤ ꯆꯨꯔꯆꯥꯟꯄꯨꯔ ꯐꯥꯎ ꯇꯨ ꯊꯥꯎꯖꯟ ꯐꯥꯏꯚ ꯍꯟꯗ꯭ꯔꯦꯗ ꯑꯗꯨ ꯕꯣꯂꯦꯔꯣ ꯄꯤꯛꯀꯞ ꯀꯣ ꯕꯣꯂꯦꯔꯣ ꯕꯣꯂꯦꯔꯣ ꯍꯥꯏꯕ ꯇꯥꯔꯦ ꯑꯗꯨꯅ ꯊ꯭ꯔꯤ ꯊꯥꯎꯖꯟ ꯅꯣꯏ ꯑꯇꯣꯞꯄ ꯀꯔꯤ ꯀꯔꯤ ꯃꯐꯝꯗ ꯆꯠꯇꯕ ꯑꯣꯏꯔꯗꯤ ꯆꯠꯅꯤꯡꯉꯥꯏ ꯂꯩꯕ꯭ꯔꯣ ꯑꯇꯣꯞꯄꯗꯗꯤ ꯂꯝꯕꯤꯗ ꯑꯣ ꯑꯣꯀꯦ ꯎꯝ ꯃꯃꯜꯁꯦ ꯅꯣꯏꯅ ꯑꯗꯨꯝ ꯈꯥꯝꯗꯕꯤꯗ ꯗꯥꯏꯔꯦꯛ ꯐ꯭ꯔꯣꯝ ꯏꯝꯐꯥꯜ ꯇꯨ ꯆꯨꯔꯆꯥꯟꯄꯨꯔ ꯍꯥꯏꯔꯗꯤ ꯀꯥꯏꯗꯦ ꯑꯗꯨꯝ ꯃꯃꯜ ꯈꯔꯗꯤ ꯌꯦꯡꯕꯤꯒꯦ ꯑꯗꯨ ꯈꯥꯝꯇꯣꯛ ꯈꯥꯝꯖꯤꯟ ꯇꯧꯔꯗꯤ ꯑꯩꯒꯤꯗꯃꯛꯁꯨ ꯈꯔ ꯐꯔꯛ ꯇꯥꯕꯅꯤꯅꯀꯣ ꯑꯩꯁꯨ ꯍꯥꯏꯌꯔꯤꯡꯒꯤ ꯄꯣꯠꯅꯤꯅ ꯄꯨꯡꯗꯣ ꯃꯥꯡꯗꯕꯤꯗ ꯑꯗꯨꯝ ꯗꯥꯏꯔꯦꯛ ꯆꯠꯈ꯭ꯔꯗꯤ ꯀꯥꯏꯗꯦ ꯕꯣꯂꯦꯔꯣ ꯑꯣꯏꯅ ꯀꯣ ꯑꯣꯀꯦ ꯑꯗꯣ ꯃꯃꯜꯁꯦ ꯇꯨ ꯊꯥꯎꯖꯟ ꯐꯥꯏꯚ ꯍꯟꯗ꯭ꯔꯦꯗꯇꯨ ꯑꯗꯨꯝ ꯑꯣꯏ ꯇꯨ ꯊꯥꯎꯖꯟ ꯊ꯭ꯔꯤ ꯍꯟꯗ꯭ꯔꯦꯗꯒꯨꯝꯕ ꯇꯧꯕꯤꯔꯒꯦ ꯆꯥꯅꯤꯒꯨꯝꯕ ꯌꯦꯡꯕꯤꯔꯒꯦ ꯑꯗꯨꯒ ꯆꯠꯅꯉꯥꯏ ꯇꯧꯔꯁꯦ ꯑꯗꯨ ꯀꯗꯥꯏ ꯋꯥꯏꯗ ꯊꯦꯡꯅꯒꯅꯤ ꯑꯩꯈꯣꯏꯗꯤ ꯑꯪ ꯍꯣꯏ ꯍꯣꯏ ꯈꯪꯉꯦ ꯈꯪꯉꯦ ꯑꯗꯨꯗꯒꯤ ꯑꯩꯅ ꯄꯤꯛꯀꯞ ꯇꯧꯕ ꯂꯥꯛꯑꯒꯦꯀꯣ ꯑꯗꯨꯗꯤ ꯑꯗꯨ ꯄꯤꯛꯀꯞ ꯇꯧꯕ ꯑꯩꯅ ꯍꯧꯖꯤꯛ ꯂꯥꯛꯑꯅꯤ ꯅꯪ ꯂꯣꯏꯁꯤꯜꯂ ꯂꯩꯔꯝꯃꯣ ꯑꯗꯨꯑꯣꯏꯔꯗꯤ ꯑꯩꯅ ꯌꯧꯔꯛꯑꯒ ꯐꯣꯟ ꯇꯧꯔꯛꯑꯒꯦꯀꯣ ꯑꯗꯨꯗꯤ ꯐꯔꯦ ꯐꯔꯦ ꯊꯝꯃꯒꯦ ꯑꯗꯨꯗꯤ ꯆꯣꯆꯣ